ꯍꯂꯣ ꯑꯁ ꯃꯁꯤꯕꯨ ꯑꯣꯂꯥꯒꯤ ꯀꯦꯞ ꯁꯥꯔꯚꯤꯁ ꯑꯣꯏꯕꯤꯔꯕ꯭ꯔꯥ ꯑꯩꯒꯤ ꯏꯃꯨꯡ ꯃꯅꯨꯡꯒ ꯀꯣꯏꯕ ꯆꯠꯀꯗꯕ ꯑꯗꯨꯒꯤꯃꯛ ꯃꯤ ꯃꯔꯤ ꯇꯣꯡꯕ ꯌꯥꯕ ꯀꯥꯔ ꯑꯗꯨꯒꯤ ꯃꯃꯜꯅ ꯀꯌꯥ ꯂꯩꯕꯒꯦ ꯑꯗꯨꯒ ꯃꯤ ꯇꯔꯨꯛ ꯇꯣꯡꯕ ꯌꯥꯕ ꯀꯥꯔ ꯑꯗꯨꯒꯤ ꯃꯃꯜꯅ ꯀꯌꯥ ꯂꯩꯕꯒꯦ ꯍꯥꯏꯕꯗꯨꯃꯇꯪ ꯍꯥꯏꯕꯤꯕ ꯌꯥꯒꯗ꯭ꯔꯥ ꯑꯣ ꯐꯔꯦ ꯐꯔꯦ ꯑꯗꯨꯗꯤ ꯊꯝꯖꯔꯒꯦ